ꯍꯂꯣ ꯁꯤ ꯄꯥꯏꯔꯤꯁꯦ ꯗꯣꯛꯇꯔ ꯁꯨꯜꯇꯥꯅꯥ ꯅꯠꯇ꯭ꯔꯣ ꯎꯝ ꯗꯣꯛꯇꯔ ꯑꯩꯁꯦ ꯍꯛꯆꯥꯡ ꯈꯤꯇꯪ ꯅꯨꯡꯉꯥꯏꯇꯕ ꯍꯟꯗꯛꯁꯦ ꯎꯟꯊꯝꯒ ꯆꯪꯉꯛꯄꯁꯤꯗ ꯑꯌꯤꯡꯕꯁꯨ ꯈꯔ ꯐꯨꯔꯦ ꯑꯗꯣ ꯋꯥ ꯑꯃꯇ ꯇꯥꯅꯅꯤꯡꯕꯅꯤ ꯃꯤꯅꯤꯠ ꯃꯔꯤ ꯃꯉꯥ ꯈꯛꯇꯪ ꯀꯥꯏꯊꯣꯛꯄ ꯎꯝ ꯑꯗꯣ ꯑꯩꯁꯦ ꯍꯛꯆꯥꯡꯁꯦ ꯂꯣꯛꯁꯦ ꯌꯥꯝꯅ ꯀꯟꯅ ꯃꯍꯤꯒꯨꯝꯕ ꯆꯦꯜꯂꯦ ꯑꯗꯣ ꯀꯣꯛꯁꯤꯁꯨ ꯅꯨꯡꯉꯥꯏꯇꯕ ꯑꯗꯣ ꯎꯟꯊꯝꯒ ꯑꯣꯏꯔꯛꯄꯁꯤꯗ ꯗꯣꯛꯇꯔꯗꯒꯤ ꯑꯦꯗꯚꯥꯏꯁ ꯈꯔꯁꯨ ꯂꯧꯅꯤꯡꯕ ꯀꯃꯥꯏꯅ ꯇꯧꯒꯅꯤ ꯍꯥꯏꯕ ꯈꯣꯠꯄ ꯑꯗꯨꯝ ꯋꯤꯟꯇꯔꯒ ꯑꯣꯏꯔꯛꯄꯁꯤꯗꯔꯥꯅ ꯈꯪꯅꯤꯡꯕ ꯑꯗꯨꯒꯤꯅꯤ ꯐꯣꯟ ꯇꯧꯔꯛꯏ

ꯎꯝ ꯑꯗꯨꯒ ꯑꯃꯅ ꯈꯪꯅꯤꯡꯕꯅ ꯆꯥꯕ ꯊꯛꯄꯁꯦ ꯌꯥꯝꯅ ꯑꯩꯈꯣꯏꯒꯤ ꯆꯥꯔꯤꯕ ꯆꯥꯡꯁꯤꯗꯒꯤ ꯈꯤꯇꯪ ꯍꯦꯟꯅ ꯆꯥꯕꯁꯤ ꯐꯒꯗ꯭ꯔꯥ ꯐꯔꯣꯏꯗ꯭ꯔꯥ ꯁꯤꯅꯤ ꯎꯟꯊꯝ ꯑꯣꯏꯔꯕꯅꯤꯅ ꯑꯗꯨꯅ ꯍꯛꯆꯥꯡꯗ ꯑꯏꯪ ꯑꯅꯥ ꯍꯨꯃꯥꯡ ꯇꯥꯕꯩ ꯆꯥꯡꯁꯨ ꯋꯥꯠꯄꯅꯤꯅ ꯆꯥꯕ ꯊꯛꯄꯁꯤꯁꯨ ꯈꯤꯇꯪ ꯀꯟꯇ꯭ꯔꯣꯜ ꯇꯧꯕꯅ ꯐꯔꯤꯕ꯭ꯔꯥ

ꯎꯝ ꯎꯝ ꯎꯝ ꯐꯔꯦ ꯐꯔꯦ ꯑꯗꯨꯗꯤ ꯗꯣꯛꯇꯔꯗꯩꯁꯨ ꯐꯖꯕ ꯋꯥꯍꯩ ꯃꯌꯥꯝ ꯇꯥꯔꯕꯅꯤꯅ ꯃꯇꯨꯡ ꯍꯦꯛ ꯇꯧꯔꯛꯀꯦ ꯑꯋꯥ ꯑꯅꯥ ꯑꯗꯨꯝ ꯍꯛꯆꯥꯡ ꯅꯨꯡꯉꯥꯏꯇꯕ ꯌꯥꯎꯕꯗꯁꯨ